ꯍꯜꯂꯣ

ꯑꯥ ꯏꯆꯦꯗꯒꯤꯅꯦ ꯋꯥꯅ ꯁꯥꯕ ꯊꯨꯝꯃꯣꯛ ꯄꯣꯂꯥꯡꯁꯤꯡ ꯈꯤꯇ ꯂꯩꯒꯦ ꯇꯧꯕꯅꯦ ꯀꯩꯀꯩ ꯌꯥꯎꯒꯦ ꯄꯣꯂꯥꯡ ꯈꯤꯇ ꯂꯧꯖꯒꯦ ꯎꯁꯣꯞꯀꯤꯅꯦ ꯈꯤꯇꯪ ꯆꯥꯎꯕꯗꯅꯦ ꯃꯉꯥ ꯑꯃ ꯂꯧꯔꯒꯦ ꯈꯔ ꯄꯤꯛꯄꯗ ꯑꯍꯨꯝ ꯑꯃ ꯂꯧꯔꯒꯦ ꯅꯠꯇꯦ ꯃꯉꯥ ꯑꯃꯅꯦ ꯑꯍꯨꯝ ꯑꯃꯅꯦ ꯃꯉꯥ ꯇꯔꯨꯛ ꯇꯔꯦꯠ ꯅꯤꯄꯥꯟꯅꯦ ꯑꯧ ꯑꯆꯧꯕꯗꯨꯅ ꯃꯃꯜ ꯀꯌꯥ ꯀꯌꯥ ꯑꯣꯏꯗꯣꯏꯕ ꯃꯆꯥꯗꯨꯅ ꯀꯌꯥ ꯑꯣꯏꯗꯣꯏꯕ ꯑꯝꯇ ꯍꯥꯏꯕꯤꯎꯑꯣ

ꯑꯗꯨꯒꯅꯦ ꯊꯨꯃꯣꯛ ꯊꯨꯃꯣꯛ ꯈꯔꯁꯨ ꯂꯧꯖꯒꯦ ꯏꯆꯦ ꯆꯦꯡ ꯆꯥꯝꯅꯕꯗꯨꯁꯨꯅꯦ ꯑꯅꯤ ꯑꯍꯨꯝ ꯂꯧꯖꯒꯦ ꯑꯗꯒꯤ ꯀꯔꯤ ꯊꯨꯝꯃꯣꯛ ꯐꯧꯒꯨꯝꯕ ꯍꯥꯞꯄ ꯌꯥꯕ ꯈꯔ ꯑꯆꯧꯕꯗꯨꯁꯨ ꯑꯃꯅꯤꯗꯪ ꯂꯧꯖꯒꯦ ꯏꯆꯦ ꯎꯝ ꯑꯗꯨ ꯁꯨꯝꯒ ꯆꯥꯔꯣꯏꯗꯧꯕ ꯈꯔ ꯑꯐ ꯑꯐꯕ ꯀ꯭ꯋꯥꯂꯤꯇꯤ ꯈꯔ ꯐꯕ ꯄꯤꯕꯤꯌꯣ ꯈꯔ ꯑꯗꯨ ꯑꯥ ꯑꯗꯨꯅꯦ ꯏꯆꯦ ꯀꯩ ꯂꯝꯗꯩꯅꯣ ꯏꯆꯦꯅ ꯄꯨꯕꯤꯔꯛꯇꯣꯏꯁꯦ ꯑꯣ ꯎꯁꯣꯞꯀꯤꯅꯤꯅ ꯃꯃꯜꯗꯣ ꯈꯔ ꯇꯥꯕꯗꯨꯗ ꯑꯣꯏꯅ ꯂꯧꯖꯔꯒꯦ ꯏꯆꯦ ꯑꯗꯨ ꯑꯗꯨ ꯑꯣꯏꯅ ꯑꯗꯨꯝ ꯄꯨꯕꯤꯔꯛꯑꯣ ꯌꯥꯡꯀꯣꯛ ꯌꯥꯡꯀꯣꯛꯁꯨꯅꯦ ꯑꯗꯤꯗꯪ ꯌꯥꯎꯕꯤꯔꯛꯑꯣ ꯌꯥꯡꯀꯣꯛꯁꯨ

ꯌꯥꯡꯀꯣꯛꯁꯨ ꯏꯆꯦ ꯈꯔ ꯑꯆꯧꯕꯔ ꯃꯆꯥꯔ ꯀꯃꯥꯏ ꯇꯧꯒꯦ ꯑꯣ ꯏꯆꯦ ꯑꯥ ꯂꯨꯍꯣꯡꯕꯒꯨꯝꯕꯗ ꯄꯨꯕ ꯌꯥꯕ ꯑꯉꯥꯡꯁꯤꯡꯒꯤ ꯃꯣꯔꯥꯒꯨꯝꯕ ꯈꯔ ꯑꯆꯧꯕ ꯑꯗꯩ ꯃꯆꯥ ꯂꯩꯔꯒꯗꯤ ꯑꯗꯨꯁꯨ ꯈꯔ ꯑꯨꯗꯝ ꯄꯥꯝꯃꯤ

ꯎꯝ ꯈꯔ ꯆꯦꯛꯁꯤꯟꯕ ꯐꯖꯕ ꯈꯔ ꯀ꯭ꯋꯥꯂꯤꯇꯤ ꯂꯩꯕ ꯃꯣꯔꯥ ꯑꯣꯏꯅ ꯄꯤꯕꯤꯌꯨ ꯃꯣꯔꯥꯗꯨꯗꯤ ꯍꯌꯦꯡ ꯁꯨꯝ ꯆꯥꯔꯗꯤ ꯇꯦꯛꯈꯤꯗꯣꯏꯅꯦꯕ ꯃꯣꯔꯥꯗꯤ ꯈꯔ ꯐꯕ ꯐꯕ ꯄꯤꯕꯤꯎꯌꯣ ꯑꯣ ꯏꯆꯦ ꯑꯗꯨ ꯀꯔꯤ ꯌꯦꯟꯒꯨꯝꯕ ꯊꯝꯕ ꯌꯥꯕ ꯌꯦꯡꯒꯣꯟꯅꯦ ꯈꯔ ꯆꯦꯛꯁꯟꯕ ꯐꯖꯕꯒꯥꯗꯣ ꯂꯩꯔꯗꯤꯅꯦ ꯑꯗꯨꯁꯨ ꯑꯗꯨꯝ ꯂꯧꯖꯒꯦ ꯈꯔ ꯌꯥꯝ ꯀꯩꯅꯣ ꯇꯧꯕꯤꯌꯨ ꯈꯔ ꯑꯐ ꯑꯐꯕ ꯈꯔ ꯀ꯭ꯋꯥꯂꯤꯇꯤ ꯐꯕ ꯎꯝ ꯍꯣꯏ ꯍꯣꯏ ꯍꯣꯏ ꯍꯣꯏ ꯑꯗꯨꯗꯤ ꯑꯩꯈꯣꯏ ꯂꯥꯛꯑꯒ ꯑꯗꯨꯝ ꯂꯧꯖꯔꯒꯦ ꯈꯔ ꯈꯔ ꯀ꯭ꯋꯥꯂꯤꯇꯤ ꯑꯗꯨ ꯌꯨꯝꯗ ꯊꯤꯟꯕ ꯂꯥꯛꯅꯤꯡꯉꯥꯏ ꯃꯤꯗꯤ ꯂꯪꯇꯕ꯭ꯔꯥ ꯏꯆꯦ ꯑꯥ ꯍꯣꯏ ꯍꯣꯏ ꯏꯆꯦ ꯑꯗꯨ ꯃꯤ ꯂꯧꯕ ꯂꯥꯛꯅꯤꯡꯉꯥꯏ ꯂꯩꯔꯗꯤ ꯑꯗꯨꯝ ꯂꯥꯛꯆꯒꯦ ꯌꯦꯡꯒꯦ ꯑꯝꯇ ꯑꯣ ꯏꯆꯦ ꯄꯩꯁꯥꯗꯤ ꯑꯗꯨꯝ ꯑꯣꯟꯂꯥꯏꯟꯗ ꯄꯩꯁꯥ ꯀꯥꯞꯅꯕ ꯈꯣꯠꯄ ꯌꯥꯕ꯭ꯔꯥ ꯄꯩꯁꯥ ꯑꯣꯏꯅ ꯄꯤꯗ꯭ꯔꯗꯤ ꯌꯥꯗꯕ꯭ꯔꯥ ꯀꯃꯥꯏꯅꯅꯣ ꯑꯗꯨꯁꯨ ꯍꯥꯏꯕꯤꯔꯣ ꯏꯆꯦ

ꯍꯣꯏ ꯍꯣꯏ ꯑꯗ ꯍꯣꯏ ꯍꯣꯏ ꯑꯗꯨ ꯑꯗꯨꯃꯥꯏꯅ ꯄꯨꯔꯛꯄ ꯄꯨꯔꯛꯅꯤꯡꯉꯥꯏ ꯌꯥꯒꯗ꯭ꯔ ꯌꯦꯡꯖꯔꯛꯀꯦ ꯑꯗꯨꯁꯨ